ꯅꯨꯡꯉꯥꯏꯔꯤꯕꯣ

ꯑꯩ ꯃꯅꯤꯄꯨꯔꯗ ꯂꯩꯌꯦ ꯑꯩ ꯅꯍꯥꯟ ꯂꯥꯛꯄꯅꯦ ꯑꯗꯣ ꯃꯅꯤꯄꯨꯔꯗ ꯑꯩ ꯃꯅꯤꯄꯨꯔꯒꯤ ꯁꯨꯃꯥꯡ ꯂꯤꯂꯥ ꯌꯦꯡꯅꯤꯡꯉꯦ ꯑꯗ ꯁꯨꯃꯥꯡ ꯂꯤꯂꯥꯁꯦ ꯀꯗꯥꯏ ꯀꯗꯥꯏꯗ ꯍꯧꯖꯤꯛ ꯇꯧꯅꯔꯤꯕꯒꯦ ꯍꯣꯏ ꯑꯥ ꯑꯥ

ꯅꯨꯃꯤꯗꯥꯡ ꯑꯣꯏꯔꯁꯨ ꯀꯩꯁꯨ ꯀꯥꯏꯗꯦ ꯌꯦꯡꯁꯦ

ꯎꯝ ꯍꯣꯏ ꯍꯣꯏ ꯑꯩꯁꯨ ꯈꯔ ꯅꯪꯅ ꯄꯨꯕ ꯌꯥꯕ ꯆꯠꯄ ꯌꯥꯕꯗꯣ ꯀꯔꯤ ꯀꯔꯤ ꯅꯨꯃꯤꯠꯇꯗꯤ ꯂꯤꯂꯥ ꯂꯩꯕꯒꯦ ꯑꯩ ꯂꯤꯂꯥꯅ ꯈꯔ ꯉꯝꯅ ꯌꯦꯡꯅꯤꯡꯏ ꯎꯝ

ꯎꯝ ꯇ꯭ꯋꯦꯟꯇꯤ ꯅꯥꯏꯟꯗꯁꯨ ꯆꯠꯈꯤꯔꯣꯏ ꯆꯠꯈꯤꯔꯣꯏ ꯂꯩꯈꯤꯅꯤ ꯑꯗ ꯂꯤꯂꯥꯁꯦ ꯀꯔꯤ ꯀꯔꯤ ꯍꯥꯏꯕꯗꯤ ꯂꯤꯂꯥ ꯀꯔꯝꯕ ꯄꯥꯔꯇꯤꯒꯤ ꯂꯤꯂꯥ ꯂꯤꯂꯥ ꯀꯔꯝ ꯀꯔꯝꯕ ꯂꯩꯕꯒꯦ ꯀꯅꯥ ꯀꯅꯥꯅ ꯀꯨꯝꯕ ꯁꯥꯟꯅꯒꯗꯣꯏꯅꯦ ꯂꯤꯂꯥꯗꯣ ꯎꯝ ꯍꯣꯏ ꯑꯥꯎ ꯄꯥꯝꯃꯤ ꯄꯥꯝꯃꯤ ꯍꯤꯔꯥꯃꯣꯇꯤꯈꯣꯏꯒꯤ ꯄꯥꯔꯇꯤꯗꯣ

ꯑꯗꯒꯤ ꯑꯇꯣꯞꯄ ꯃꯐꯝ ꯆꯠꯄ ꯌꯥꯕ ꯌꯦꯡꯕ ꯌꯥꯕ ꯂꯩ ꯉꯥꯏꯈꯣ

ꯍꯣꯏ ꯍꯣꯏ

ꯑꯥ ꯂꯣꯛꯇꯥꯛꯇ ꯂꯣꯛꯇꯥꯛ ꯍꯥꯟꯅ ꯆꯠꯁꯦ ꯂꯣꯛꯇꯥꯛꯁꯦ ꯆꯠꯂꯨꯔꯁꯦ ꯑꯗꯣ ꯑꯩ ꯍꯧꯖꯤꯛ ꯍꯧꯖꯤꯛꯁꯦ ꯑꯥ ꯑꯩ ꯍꯧꯖꯤꯛ ꯍꯧꯖꯤꯛ ꯇꯝꯐꯥ ꯍꯣꯇꯦꯜꯗ ꯂꯩꯌꯦꯕ ꯑꯗꯣ ꯄꯤꯛ ꯑꯞ ꯇꯧꯕꯤꯕꯁꯦ ꯅꯪꯅ ꯑꯩ ꯄꯤꯛ ꯑꯞ ꯇꯧꯕꯤꯕ ꯌꯥꯒꯗ꯭ꯔꯥ

ꯍꯣꯏ ꯑꯗꯨꯒꯤꯗꯣ ꯑꯃꯨꯛꯇ ꯅꯪꯅ ꯁꯤꯁꯇꯔꯅ ꯑꯗꯨꯒꯤꯗꯣ ꯑꯃꯨꯛꯇ ꯐꯖꯅ ꯍꯥꯏꯕꯗꯤ ꯁꯣꯏꯗꯅꯕ ꯂꯤꯂꯥꯒꯤꯁꯨ ꯑꯗꯒꯤ ꯀꯟꯁꯔꯠ ꯂꯩ ꯍꯥꯏꯕꯗꯨꯁꯨ ꯌꯦꯡꯉꯁꯦ ꯂꯤꯂꯥꯒꯤꯗꯨꯁꯨ ꯁꯣꯏꯍꯟꯕꯤꯔꯅꯨ ꯇꯤꯀꯦꯠ ꯀꯔꯤ ꯀꯔꯤ ꯂꯣꯏꯅ ꯂꯧꯕꯤꯔꯝꯃꯣ ꯑꯗꯨꯒ ꯄꯨꯝꯅꯃꯛ ꯁꯤꯁꯇꯔꯅ ꯂꯣꯏꯅ ꯁꯤꯟꯕꯤꯔꯣ ꯐꯖꯅ ꯑꯩ ꯄꯤꯛ ꯑꯞ ꯇꯧꯕ ꯂꯥꯛꯄꯤꯔꯣ ꯑꯗꯨꯒ ꯆꯠꯃꯤꯟꯅꯔꯁꯦ

ꯍꯣꯏ ꯍꯣꯏ ꯄꯥꯎꯗꯣ ꯐꯥꯎꯅꯔꯁꯦ ꯑꯩꯁꯨ ꯍꯣꯏ ꯍꯣꯏ

ꯍꯣꯏ ꯍꯣꯏ ꯐꯔꯦ ꯐꯔꯦ ꯑꯗꯨꯗꯤ ꯌꯥꯝ ꯅꯨꯡꯉꯥꯏꯖꯔꯦ ꯌꯥꯝ ꯅꯨꯡꯉꯥꯏꯖꯔꯦ ꯑꯗꯨꯗꯤ ꯊꯝꯖꯔꯒꯦ